ꯃꯐꯝꯁꯤꯗ ꯃꯍꯩꯔꯣꯏꯁꯤꯡꯅ ꯑꯋꯥꯡꯕ ꯊꯥꯛꯀꯤ ꯂꯥꯏꯔꯤꯛ ꯇꯝꯐꯝ ꯁꯪ ꯆꯠꯄꯁꯤ ꯃꯁꯥ ꯃꯁꯥꯒꯤ ꯒꯥꯔꯤꯗ ꯆꯠꯅꯕ ꯎꯏ ꯈꯔꯃꯩꯗꯤ ꯕꯁ ꯑꯃꯁꯨꯡ ꯑꯣꯛꯇꯣꯗ ꯆꯠꯂꯤ ꯑꯋꯥꯡꯕ ꯊꯥꯛꯀꯤ ꯏꯖꯨꯀꯦꯁꯟꯁꯤ ꯃꯐꯝꯁꯤꯗ ꯂꯩꯕ ꯈꯔ ꯋꯥꯠꯂꯤ ꯃꯈꯣꯏꯒꯤ ꯃꯔꯝꯗꯤ ꯃꯇꯤꯛ ꯆꯥꯕ ꯀ꯭ꯋꯥꯂꯤꯐꯥꯏ ꯑꯣꯏꯔꯕ ꯑꯣꯖꯥꯁꯤꯡ ꯍꯥꯞꯆꯤꯟꯒꯗꯕ ꯃꯁꯤꯡ ꯈꯔ ꯋꯥꯠꯂꯤ ꯃꯈꯣꯏꯅ ꯁꯤꯖꯤꯟꯅꯒꯗꯕ ꯃꯇꯝ ꯃꯇꯝꯒꯤ ꯑꯣꯏꯕ ꯑꯅꯧꯕ ꯇꯦꯛꯅꯣꯂꯣꯖꯤꯁꯨ ꯂꯩꯕ ꯋꯥꯠꯂꯤ ꯃꯁꯤꯁꯤꯡꯁꯤ ꯍꯥꯞꯆꯤꯜꯂꯒꯗꯤ ꯍꯦꯟꯅ ꯐꯕ ꯏꯖꯨꯀꯦꯁꯟ ꯍꯥꯌꯔ ꯏꯖꯨꯀꯦꯁꯟ ꯑꯣꯏꯔꯛꯀꯅꯤ ꯈꯜꯂꯤ